ꯁꯤꯒꯤ ꯃꯤꯇꯤꯡꯁꯤꯗ ꯑꯩꯈꯣꯏꯅ ꯑꯩꯈꯣꯏꯗ ꯏꯔꯒ ꯄꯤꯔꯛꯏꯕꯁꯤ ꯑꯩꯈꯣꯏꯗ ꯌꯥꯝꯅ ꯌꯥꯝꯅ ꯀꯥꯟꯅꯕ ꯑꯃ ꯑꯣꯏ ꯑꯩꯈꯣꯏꯅ ꯁꯤꯗꯩꯁꯤꯗ ꯑꯩꯈꯣꯏꯅ ꯍꯥꯟꯅ ꯑꯋꯥꯕ ꯉꯥꯡꯕ ꯍꯩꯇꯕ ꯄꯣꯠꯇꯣ ꯑꯩꯈꯣꯏꯅ ꯈꯪꯖꯔꯒꯁꯨ ꯁꯤꯗ ꯉꯥꯡꯕ ꯉꯝꯅꯕꯒꯤ ꯄꯣꯠ ꯑꯃ ꯂꯩ ꯑꯗꯨꯗ ꯃꯣꯏꯅ ꯑꯩꯈꯣꯏꯗ ꯏꯕꯤꯔꯒ ꯄꯤꯕꯤꯔꯛꯏꯁꯤ ꯀꯥꯎꯒꯤꯕ ꯄꯣꯠꯁꯨ ꯌꯥꯎꯏ ꯀꯥꯎꯊꯣꯛꯈꯤꯕ ꯄꯣꯠꯁꯨ ꯌꯥꯎꯔꯦ ꯑꯗꯣꯏꯁꯨ ꯍꯧꯖꯤꯛꯇꯤ ꯅꯤꯡꯁꯤꯡꯍꯜꯂꯦ ꯁꯤꯗ ꯄꯨꯟꯕꯒꯤ ꯌꯥꯝ ꯅꯨꯡꯉꯥꯏꯕꯨ ꯃꯣꯏꯅ ꯏꯔꯛꯏꯕ ꯄꯣꯠꯁꯤꯗ ꯀꯥꯎꯒꯤꯕ ꯄꯣꯠ ꯃꯌꯥꯝ ꯑꯃ ꯏꯔꯛꯄꯗꯒꯤ ꯑꯩꯈꯣꯏ ꯅꯤꯡꯖꯪꯍꯜꯂꯤ ꯉꯁꯤ ꯅꯨꯃꯤꯠꯁꯤꯗ ꯑꯩꯈꯣꯏ ꯄꯨꯜꯂꯤꯁꯦ ꯑꯗꯨꯅ ꯑꯩꯈꯣꯏꯒꯤ ꯑꯩꯈꯣꯏ ꯃꯁꯦꯜ ꯄꯨꯜꯂꯒ ꯇꯧꯕꯁꯦ ꯑꯩꯈꯣꯏ ꯌꯥꯝꯅ ꯅꯨꯡꯁꯤ ꯌꯥꯝ ꯅꯨꯡꯉꯥꯏ ꯁꯨꯃꯥꯏꯅ ꯄꯨꯟꯕ ꯈꯣꯠꯄꯁꯤ ꯁꯨꯃꯥꯏꯅ ꯃꯇꯨꯡꯗꯁꯨ ꯑꯩꯈꯣꯏꯒꯤ ꯁꯨꯃꯥꯏꯅ ꯄꯨꯟꯅꯕꯒꯤ ꯇꯥꯟꯖꯥ ꯐꯪꯂꯒꯗꯤ ꯑꯩꯈꯣꯏ ꯑꯩꯈꯣꯏ ꯄꯨꯟꯅꯕꯒꯤ ꯑꯗꯨꯝ ꯁꯣꯝꯕꯤꯎ ꯑꯗꯨꯝ ꯀꯩꯁꯨ ꯀꯥꯏꯗꯦ ꯁꯤ ꯌꯥꯝ ꯐꯕ ꯄꯣꯠꯅꯦꯅ ꯈꯜꯂꯤ ꯑꯩꯒꯤ ꯃꯣꯠꯇ ꯑꯩꯅ ꯍꯥꯏꯖꯅꯤꯡꯏꯗꯤ ꯁꯨꯃꯥꯏꯅ ꯑꯩꯈꯣꯏꯗ ꯑꯩꯈꯣꯏꯒꯤ ꯃꯤꯌꯥꯝꯅ ꯑꯩꯈꯣꯏꯕꯨ ꯅꯨꯡꯁꯤꯕꯤꯕꯗꯒꯤ ꯉꯁꯤ ꯂꯥꯛꯏꯕ ꯃꯤꯇꯤꯡꯁꯤꯗꯁꯨ ꯃꯣꯏꯅ ꯄꯤꯕꯤ ꯇꯧꯕꯤꯔꯤꯁꯦ ꯑꯩꯈꯣꯏꯅꯕꯨ ꯌꯥꯝꯅ ꯊꯥꯒꯠꯆꯔꯤ ꯑꯩꯈꯣꯏꯒꯤ ꯂꯥꯛꯏꯕ ꯑꯩꯈꯣꯏꯒꯤ ꯏꯅꯥꯎ ꯈꯪꯗꯦ ꯏꯌꯥꯝꯕ ꯈꯪꯗꯦ ꯂꯥꯛꯏꯕꯁꯤꯡꯁꯤꯁꯨ ꯑꯩꯈꯣꯏꯅ ꯉꯁꯤ ꯄꯨꯜꯂꯤꯕꯁꯦ ꯌꯥꯝꯅ ꯊꯥꯒꯠꯆꯔꯤ ꯃꯣꯏꯅ ꯏꯔꯛꯏꯕ ꯄꯣꯠꯁꯤꯡꯗꯨ ꯑꯩꯈꯣꯏꯗ ꯄꯤꯔꯤꯕꯁꯤꯡꯁꯦ ꯑꯩꯈꯣꯏꯒꯤ ꯑꯩꯈꯣꯏꯒꯤ ꯀꯥꯎꯒ꯭ꯔꯥꯕ ꯅꯨꯡꯁꯤꯔꯕ ꯃꯌꯥꯝ ꯑꯃ ꯋꯥꯍꯩ ꯃꯌꯥꯝ ꯑꯃꯁꯨ ꯌꯥꯎꯏ ꯀꯥꯎꯊꯣꯛꯎꯔꯕ ꯑꯗꯣ ꯉꯁꯤꯗꯤ ꯃꯣꯏꯅ ꯏꯔꯛꯄꯗꯒꯤ ꯑꯩꯈꯣꯏꯅ ꯑꯃꯨꯛ ꯅꯧꯍꯧꯅꯅ ꯅꯤꯡꯁꯤꯡꯍꯜꯂꯦ ꯑꯗꯨꯅ ꯉꯁꯤꯁꯦ ꯃꯣꯏꯅ ꯑꯩꯈꯣꯏꯒꯤ ꯄꯨꯟꯃꯤꯟꯅꯔꯒ ꯁꯤꯒꯨꯝꯕ ꯑꯃ ꯏꯔꯒ ꯁꯨꯃꯥꯏꯅ ꯇꯧꯕꯤꯔꯛꯄꯁꯤ ꯑꯩꯈꯣꯏꯅ ꯃꯇꯝ ꯄꯨꯝꯅꯃꯛꯇꯁꯨ ꯀꯥꯎꯖꯔꯣꯏ ꯑꯗꯨꯅ ꯁꯨꯒꯨꯝꯕꯁꯦ ꯑꯗꯨꯝ ꯀꯔꯤꯒꯨꯝꯕ ꯑꯇꯣꯞꯄꯁꯨ ꯂꯩꯔꯒꯁꯨ ꯄꯨꯟꯅꯕꯒꯤ ꯇꯥꯟꯖꯥ ꯐꯪꯉꯒꯁꯨ ꯑꯗꯨꯝ ꯄꯨꯟꯕꯗ ꯑꯩꯈꯣꯏꯒꯤ ꯑꯗꯨꯝ ꯌꯥꯎꯖꯒꯅꯤꯑꯅ ꯈꯟꯖꯩ ꯑꯗꯨꯅ ꯁꯤꯒꯤ ꯊꯕꯛꯁꯤ ꯑꯩꯈꯣꯏꯒꯤ ꯄꯨꯟꯕꯒꯤ ꯑꯩꯈꯣꯏ ꯅꯨꯡꯉꯥꯏꯕ ꯍꯥꯏꯔꯒꯕꯨ ꯑꯩꯈꯣꯏꯒꯤ ꯑꯩꯈꯣꯏ ꯃꯁꯦꯟ ꯅꯨꯡꯁꯤꯅꯅꯕ ꯅꯨꯡꯁꯤꯅꯅꯕꯒꯤ ꯇꯥꯟꯖꯥ ꯑꯃꯁꯨ ꯐꯪꯏ ꯑꯩꯈꯣꯏ ꯃꯁꯦꯟ ꯁꯤꯒꯤ ꯇꯧꯔꯤꯕ ꯃꯤꯇꯤꯡꯁꯤꯒꯤ ꯃꯔꯛꯁꯤꯗ ꯑꯩꯈꯣꯏ ꯅꯨꯡꯁꯤꯅꯅꯕꯒꯤ ꯃꯁꯦꯟꯁꯤꯗ ꯑꯃꯨꯛ ꯑꯃꯨꯛ ꯑꯗꯨꯒꯨꯝꯕꯒꯤ ꯄꯨꯟꯕꯒꯤ ꯑꯃꯁꯨ ꯃꯆꯥꯛ ꯑꯃ ꯑꯣꯏꯍꯜꯂꯤ ꯑꯗꯨꯅ ꯃꯁꯤ ꯃꯇꯝ ꯄꯨꯝꯅꯃꯛꯇ ꯑꯩꯈꯣꯏꯒꯤ ꯅꯨꯡꯁꯤ ꯆꯥꯟꯅꯅ ꯂꯩꯅꯕꯒꯤ ꯃꯆꯥꯛ ꯑꯃꯁꯨ ꯑꯣꯏꯍꯜꯂꯤ ꯑꯗꯨꯅ ꯁꯤꯒꯤ ꯄꯣꯠꯁꯤ ꯑꯩꯈꯣꯏꯅ ꯑꯗꯨꯝ ꯑꯗꯨꯝ ꯃꯇꯨꯡ ꯇꯥꯔꯛꯄꯗ ꯑꯗꯨꯝ ꯁꯤꯟꯕꯤꯎ ꯑꯗꯨꯅ ꯑꯩꯈꯣꯏꯒꯤ ꯁꯤꯒꯤ ꯑꯩꯈꯣꯏ ꯀꯥꯎꯒ꯭ꯔꯕ ꯅꯨꯡꯁꯤꯔꯕ ꯃꯌꯥꯝ ꯑꯃ ꯎꯅꯕꯒꯤ ꯇꯥꯟꯖꯥ ꯑꯃ ꯐꯪꯕꯁꯦ ꯀꯥꯎꯒ꯭ꯔꯕ ꯑꯗꯨꯅ ꯑꯩꯈꯣꯏ ꯄꯨꯟꯕꯁꯤꯅ ꯃꯣꯏꯅ ꯏꯔꯛꯄꯁꯤꯅ ꯉꯁꯤꯗꯤ ꯅꯤꯡꯁꯤꯡꯍꯜꯂꯦ ꯃꯁꯤ ꯑꯗꯨꯝ ꯃꯇꯨꯡꯗ ꯇꯧꯕꯤꯔꯛꯄꯗ ꯑꯗꯨꯝ ꯌꯥꯎꯖꯒꯅꯤ ꯃꯇꯥꯡ ꯑꯁꯤꯗ ꯂꯣꯏꯁꯤꯟꯖꯔꯒꯦ